ꯃꯥꯅꯦ ꯍꯪꯕꯤꯌꯨ ꯀꯩꯁꯨ ꯀꯥꯏꯗꯦ ꯀꯔꯤ ꯍꯪꯒꯗꯕꯅꯣ ꯍꯪꯕꯤꯌꯨ ꯎꯝ ꯍꯟꯕꯗꯤ ꯇꯣꯡꯅꯗ꯭ꯔꯗꯤ ꯍꯟꯕ ꯑꯗꯨꯝ ꯌꯥꯅꯤꯌꯦ ꯑꯗꯣ ꯋꯥꯔꯦꯟꯇꯤ ꯀꯔꯤ ꯀꯔꯥꯁꯨ ꯑꯗꯨꯝ ꯌꯥꯎꯕꯅꯦ ꯑꯗꯨ ꯅꯪꯅ ꯂꯧꯔꯤꯕ ꯈꯣꯡꯎꯞꯇꯣ ꯑꯩꯁꯨ ꯀꯁꯇꯃꯔꯗꯨ ꯌꯥꯝꯕꯅꯤꯅ ꯈꯪꯗꯦꯕꯀꯣ ꯑꯗꯣ ꯍꯌꯦꯡ ꯄꯨꯕꯤꯔꯛꯑꯀꯥꯟꯗ ꯏꯁꯥ ꯂꯥꯛꯄꯤꯔꯣ ꯑꯗꯨꯒ ꯈꯣꯡꯎꯞꯇꯨ ꯑꯆꯥꯕꯒ ꯑꯣꯟꯊꯣꯛꯅꯔꯁꯨ ꯀꯩꯁꯨꯝ ꯀꯥꯏꯗꯦ ꯑꯗꯨꯝ ꯍꯌꯦꯡ ꯏꯁꯥꯅ ꯂꯥꯛꯄꯤꯔꯒ ꯈꯣꯡꯎꯞꯇꯣ ꯄꯥꯏꯕꯤꯔꯛꯑꯣ ꯑꯗꯨꯒ ꯑꯣꯟꯊꯣꯛꯅꯔꯁꯨ ꯌꯥꯏ ꯑꯗꯣ ꯋꯥꯔꯦꯟꯇꯤ ꯂꯩ ꯏꯁꯥꯗ ꯆꯥꯔꯝꯗ꯭ꯔꯒꯗꯤ ꯑꯅꯧꯕꯁꯨ ꯑꯗꯨꯝ ꯂꯧꯕꯤꯕꯗ ꯌꯥꯅꯤ ꯐꯔꯦ ꯐꯔꯦ ꯌꯥꯝ ꯅꯨꯡꯉꯥꯏ